ꯍꯜꯂꯣ ꯑꯥ ꯑꯩꯁꯤ ꯃꯅꯤꯄꯨꯔꯗ ꯂꯝ ꯀꯣꯏꯕ ꯂꯥꯛꯆꯕꯅꯦ ꯑꯣ ꯑꯗꯨꯗ ꯑꯩꯅ ꯈꯪꯖꯅꯤꯡꯉꯤꯁꯤ ꯑꯩꯈꯣꯏꯒꯤ ꯁꯒꯣꯜ ꯀꯥꯡꯖꯩꯁꯤ ꯑꯩꯈꯣꯏ ꯃꯅꯤꯄꯨꯔꯗꯒꯤ ꯍꯧꯗꯣꯛꯈꯤꯕꯅꯦꯅ ꯑꯩꯈꯣꯏ ꯁꯨꯝ ꯇꯥꯖꯩꯀꯣ ꯑꯗꯨꯗꯩꯗ ꯃꯔꯨ ꯑꯣꯏꯅ ꯑꯩꯅ ꯄꯣꯅꯤꯒꯤ ꯃꯔꯝꯗ ꯀꯔꯤꯒꯨꯝꯕ ꯈꯔ ꯁꯨꯝ ꯑꯩꯈꯣꯏ ꯃꯅꯤꯄꯨꯔꯗ ꯁꯒꯣꯜ ꯀꯥꯡꯖꯩ ꯁꯥꯟꯅꯔꯤꯁꯤ ꯃꯔꯨ ꯑꯣꯏꯅ ꯑꯩꯈꯣꯏ ꯃꯅꯤꯄꯨꯔꯗ ꯂꯩꯔꯤꯕ ꯑꯩꯈꯣꯏ ꯁꯒꯣꯜꯁꯤꯡ ꯉꯥꯛꯇꯅꯤꯅ ꯁꯒꯣꯜꯁꯦ ꯑꯩꯈꯣꯏꯒꯤ ꯄꯣꯅꯤ ꯉꯥꯛꯇꯅꯤꯅ ꯄꯣꯅꯤꯒꯤ ꯃꯔꯝꯗ ꯑꯩꯅ ꯀꯔꯤꯒꯨꯝꯕ ꯈꯔ ꯁꯨꯝ ꯈꯪꯖꯅꯤꯡꯕꯗꯨꯅꯤꯗ ꯑꯣ ꯑꯩꯅ ꯑꯍꯥꯟꯕꯗ ꯍꯪꯖꯅꯤꯡꯉꯤꯁꯦ ꯑꯩꯈꯣꯏ ꯃꯅꯤꯄꯨꯔꯗ ꯂꯩꯔꯤꯕ ꯑꯩꯈꯣꯏꯒꯤ ꯁꯒꯣꯜꯁꯤꯡ ꯑꯁꯤ ꯇꯣꯉꯥꯟꯅ ꯁꯔꯀꯥꯔꯒꯤ ꯑꯣꯏꯅ ꯂꯩꯕ ꯁꯒꯣꯜ ꯂꯩꯕ꯭ꯔꯥ ꯅꯠꯇ꯭ꯔꯒꯅ ꯂꯅꯥꯏ ꯀꯥꯡꯒꯨꯁꯤꯡꯅ ꯌꯣꯛꯅꯕ ꯉꯥꯛꯇ ꯑꯣꯏꯅ ꯇꯧꯕ꯭ꯔꯣ ꯀꯃꯥꯏꯅ ꯇꯧꯒꯦ ꯃꯁꯤꯕꯣ

ꯎꯝ ꯎꯝ ꯍꯣꯏ ꯍꯣꯏ ꯑꯗꯨꯒ ꯑꯃꯨꯛ ꯈꯪꯖꯅꯤꯡꯕ ꯑꯝꯅ ꯍꯧꯖꯤꯛꯁꯦ ꯑꯩꯈꯣꯏ ꯃꯅꯤꯄꯨꯔꯗ ꯆꯧꯔꯥꯛꯅ ꯑꯩꯈꯣꯏ ꯄꯣꯅꯤꯒꯤ ꯃꯁꯤꯡꯁꯦ ꯆꯧꯔꯥꯛꯄ ꯀꯌꯥꯃꯨꯛꯀꯤ ꯆꯥꯡꯗꯤ ꯂꯩꯔꯝꯒꯅꯦ ꯍꯥꯏꯅ ꯈꯟꯕꯤꯕꯒꯦ ꯑꯣ

ꯍꯣꯏ ꯍꯣꯏ ꯃꯁꯤꯡꯁꯤ ꯑꯩꯈꯣꯏ ꯐꯥꯏꯚ ꯍꯟꯗ꯭ꯔꯦꯗꯀꯨꯝꯕꯒꯤ ꯆꯥꯡꯗ ꯂꯩꯕ ꯑꯣꯏꯔꯒꯗꯤ ꯑꯩꯈꯣꯏ ꯃꯁꯤꯡꯁꯦ ꯌꯥꯝꯅ ꯌꯥꯝꯕꯗꯤ ꯅꯠꯇ꯭ꯔꯦꯕꯀꯣ ꯑꯗꯨꯅ ꯌꯥꯝꯅ ꯆꯦꯛꯁꯤꯟꯅ ꯑꯩꯈꯣꯏꯒꯤ ꯃꯅꯤꯄꯨꯔꯒꯤ ꯌꯥꯝꯅ ꯇꯥꯡꯅ ꯐꯪꯉꯤꯕ ꯑꯩꯈꯣꯏꯒꯤ ꯇꯥꯡꯅ ꯂꯩꯔꯛꯄ ꯍꯥꯏꯇꯥꯔꯦꯀꯣ ꯑꯩꯈꯣꯏꯒꯤ ꯄꯣꯅꯤꯁꯦ ꯑꯗꯨ ꯃꯁꯤ ꯃꯨꯠꯈꯤꯗꯣꯔꯕꯁꯤ ꯑꯩꯈꯣꯏ ꯁꯔꯀꯥꯔꯒꯤ ꯃꯥꯏꯀꯩꯗꯒꯤ ꯌꯥꯝꯅ ꯐꯖꯅ ꯆꯦꯛꯁꯤꯟꯅ ꯑꯁꯣꯏ ꯑꯉꯥꯝ ꯌꯥꯎꯗꯅ ꯂꯩꯔꯤꯕ ꯃꯁꯤꯡꯁꯦ ꯁꯤꯗꯒꯤ ꯍꯦꯟꯒꯠꯅꯕ ꯍꯣꯠꯅꯕꯒꯤ ꯍꯣꯠꯅꯕꯁꯦ ꯃꯊꯧ ꯇꯥꯕ꯭ꯔ ꯍꯥꯏꯅꯁꯨ ꯑꯩꯅ ꯈꯟꯖꯩꯀꯣ ꯑꯣ ꯑꯗꯨꯒ ꯃꯥꯒꯤ ꯑꯩꯈꯣꯏ ꯄꯣꯅꯤꯒꯤ ꯃꯥꯒꯤ ꯒ꯭ꯔꯥꯁ ꯐꯤꯜ ꯑꯃ ꯂꯩꯌꯦꯅꯁꯨ ꯍꯥꯏꯔꯞ ꯇꯥꯖꯩ ꯃꯗꯨ ꯀꯔꯝꯕ ꯖꯒꯥꯗ ꯑꯣꯏꯔꯕꯅꯣ ꯃꯗꯨꯕꯣ ꯎꯝ

ꯍꯣꯏ ꯑꯗꯒꯤ ꯑꯃꯅ ꯌꯥꯝꯅ ꯅꯨꯡꯉꯥꯏꯇꯕ ꯍꯥꯏꯇꯥꯔꯦ ꯑꯩꯈꯣꯏꯒꯤ ꯃꯅꯤꯄꯨꯔꯗ ꯂꯩꯔꯤꯕ ꯑꯩꯈꯣꯏ ꯄꯣꯅꯤꯁꯤꯡꯁꯤ ꯑꯌꯥꯝꯕ ꯑꯩꯈꯣꯏꯒꯤ ꯃꯦꯟꯔꯣꯠꯇ ꯑꯌꯥꯝꯕ ꯁꯨꯝ ꯂꯩꯕꯗꯧꯅꯁꯨ ꯇꯧꯋꯦꯅ ꯑꯩꯈꯣꯏꯒꯤ ꯃꯅꯤꯄꯨꯔꯗ ꯆꯠꯂꯨꯕ ꯀꯥꯡꯒꯨꯁꯤꯡꯅꯁꯨ ꯍꯥꯏꯅꯩꯌꯦꯕꯀꯣ ꯑꯩꯈꯣꯏꯒꯤ ꯕꯖꯥꯔꯒꯤ ꯑꯩꯈꯣꯏꯒꯤ ꯂꯝꯕꯤꯒꯨꯝꯕ ꯑꯗꯒꯤ ꯀꯔꯤ ꯍꯥꯏꯇꯥꯔꯦ ꯑꯩꯈꯣꯏ ꯁꯖꯤꯛ ꯆꯥꯐꯝ ꯂꯩꯇꯕ ꯖꯒꯥ ꯍꯣꯏ ꯑꯌꯥꯝꯕ ꯑꯗꯨꯃꯥꯏꯅ ꯁꯨꯝ ꯂꯩꯕꯗꯧꯅꯁꯨ ꯇꯧꯋꯤꯅꯁꯨ ꯍꯥꯏꯕ ꯑꯗꯒꯤ ꯅꯨꯡꯉꯥꯏꯇꯕ ꯊꯧꯗꯣꯛ ꯍꯥꯏꯇꯥꯔꯦ ꯑꯩꯈꯣꯏ ꯂꯝꯕꯤꯗ ꯒꯥꯔꯤꯅ ꯊꯦꯉꯝꯗꯅ ꯈꯣꯠꯂꯝꯗꯅ ꯃꯈꯣꯡ ꯇꯦꯛꯇꯅ ꯇꯥꯔꯒ ꯂꯩꯕ ꯑꯗꯨꯒ ꯁꯤꯔꯒ ꯂꯩꯕꯁꯨ ꯌꯥꯝꯅ ꯊꯦꯡꯅꯔꯛꯑꯦꯅꯁꯨ ꯁꯨꯝ ꯍꯥꯏꯕꯀꯣ ꯑꯗꯨꯅ ꯑꯗꯨ ꯇꯥꯕꯗꯁꯨ ꯑꯩꯈꯣꯏꯁꯤ ꯌꯥꯝ ꯅꯨꯡꯉꯥꯏꯇꯦꯕ ꯀꯔꯤꯅꯣꯗ ꯃꯁꯤꯡ ꯌꯥꯝꯃꯛꯇ꯭ꯔꯕ ꯑꯩꯈꯣꯏ ꯄꯣꯅꯤꯁꯤ ꯑꯗꯨꯝꯕ ꯊꯧꯗꯣꯛ ꯋꯥꯊꯣꯛꯇꯣ ꯃꯌꯥꯝ ꯑꯃ ꯊꯣꯂꯛꯑꯒꯗꯤ ꯊꯨꯅ ꯃꯨꯠꯈꯤꯕꯒꯤ ꯃꯨꯠꯈꯤꯕꯒꯤ ꯌꯥꯕꯒꯤ ꯆꯥꯟꯁꯁꯦ ꯌꯥꯝꯅ ꯋꯥꯡꯉꯦꯅ ꯑꯩ ꯁꯨꯝ ꯈꯟꯖꯩꯑꯕꯀꯣ ꯑꯗꯨꯅ ꯁꯨꯝꯕꯒꯤ ꯄ꯭ꯂꯥꯟꯁꯤ ꯁꯔꯀꯥꯔꯅ ꯆꯦꯛꯁꯤꯟ ꯊꯧꯔꯥꯡꯁꯤ ꯍꯣꯏ ꯍꯥꯟꯅꯕꯨꯗꯤ ꯃꯥꯒꯤ ꯁꯒꯣꯟ ꯊꯝꯕꯝ ꯑꯃ ꯁꯦꯝꯃꯤ ꯃꯗꯩꯗ ꯑꯌꯥꯝꯕ ꯃꯣꯏ ꯊꯝꯅꯕꯒꯤ ꯄ꯭ꯂꯥꯟꯕꯨꯗꯤ ꯂꯩꯌꯦꯅꯕꯨꯗꯤ ꯍꯥꯏ ꯑꯗꯣ ꯍꯦꯟꯅ ꯁꯦꯐꯇꯤ ꯑꯣꯏꯅꯕꯩꯗꯃꯛꯇ ꯊꯧꯔꯥꯡꯁꯦ ꯈꯔ ꯄꯥꯏꯈꯠꯍꯟꯅꯤꯡꯕꯒꯤ ꯃꯊꯧ ꯇꯥꯕ꯭ꯔ ꯍꯥꯏꯅ ꯈꯟꯖꯕꯀꯣ ꯑꯗꯨ ꯁꯤꯗꯩꯗ ꯑꯩꯈꯣꯏ ꯑꯣꯖꯥꯒꯤ ꯀꯔꯤ ꯃꯣꯠ ꯂꯩꯒꯦ ꯁꯤꯕꯣ

ꯐꯔꯦ ꯐꯔꯦ ꯑꯣꯖꯥ ꯑꯣꯖꯥꯒꯤ ꯃꯃꯟ ꯌꯥꯝꯂꯕ ꯁꯨꯝꯕ ꯑꯩꯈꯣꯏꯒꯤ ꯏꯁꯄꯤꯁꯁꯦ ꯇꯥꯕꯗ ꯌꯥꯝ ꯅꯨꯡꯉꯥꯏꯖꯔꯦ ꯑꯩ ꯃꯅꯤꯄꯨꯔꯗ ꯂꯥꯛꯄꯗ ꯍꯥꯏꯔꯤꯕ ꯄꯣꯅꯤꯁꯤꯡ ꯑꯗꯨ ꯑꯩꯁꯨ ꯌꯦꯡꯕ ꯐꯪꯕꯒꯤ ꯈꯨꯗꯣꯡ ꯆꯥꯕꯗꯣ ꯑꯩ ꯐꯪꯅꯕ ꯑꯩ ꯍꯣꯠꯅꯖꯔꯒꯦ ꯑꯣꯖꯥ ꯐꯔꯦ ꯐꯔꯦ ꯌꯥꯝ ꯅꯨꯡꯉꯥꯏꯖꯔꯦ ꯎꯝ ꯐꯔꯦ ꯐꯔꯦ